ꯅꯨꯡꯇꯤꯒꯤ ꯑꯩꯅ ꯁꯤꯖꯤꯟꯅꯕꯗ ꯑꯩꯉꯣꯟꯗ ꯀꯥꯅꯕ ꯄꯤꯕ ꯑꯦꯞꯁ ꯍꯥꯏꯔꯗꯤ ꯑꯗꯨꯝ ꯑꯌꯥꯝꯕꯅ ꯁꯣꯁꯤꯌꯦꯜ ꯃꯦꯗꯤꯌꯥꯗ ꯍꯥꯏꯔꯗꯤ ꯐꯦꯁꯕꯨꯛ ꯑꯗꯨꯗꯒꯤ ꯋꯥꯆꯦꯞ ꯇꯦꯂꯤꯒ꯭ꯔꯥꯝ ꯇ꯭ꯋꯤꯇꯔ ꯑꯗꯩ ꯏꯟꯇꯔꯇꯦꯟꯃꯦꯟꯒꯤ ꯍꯥꯏꯔꯒꯅ ꯌꯨꯇ꯭ꯌꯨꯕꯀꯨꯝꯕ ꯑꯗꯨꯝ ꯁꯤꯖꯤꯟꯅꯩ ꯍꯥꯏꯗꯤ ꯐꯦꯁꯕꯨꯛꯅ ꯀꯩ ꯀꯥꯅꯒꯦꯗ ꯑꯇꯣꯞ ꯑꯇꯣꯞꯄ ꯂꯝꯗ ꯊꯣꯛꯄ ꯏꯔꯥꯡꯒꯤ ꯄꯥꯎ ꯑꯣꯏꯔꯣ ꯑꯗꯒꯤ ꯃꯤ ꯑꯃꯅ ꯍꯥꯏꯅꯤꯡꯕ ꯄꯣꯁ ꯇꯧꯔꯛꯄ ꯃꯤ ꯑꯃꯅ ꯊꯥꯒꯠꯅꯤꯡꯕ ꯚꯤꯗꯤꯑꯣ ꯍꯥꯏꯗꯤ ꯃꯤ ꯑꯃꯁꯤꯗ ꯃꯥꯒꯤ ꯑꯅꯤꯡꯕ ꯑꯄꯥꯝꯕ ꯃꯥꯅ ꯄꯦꯟꯗꯕ ꯈꯣꯠꯄꯗꯨ ꯄꯣꯁ ꯐꯦꯁꯕꯨꯛꯇ ꯊꯥꯒꯠꯂꯛꯑꯦ ꯑꯗꯨꯒ ꯋꯥꯆꯞꯀꯨꯝꯕꯁꯤꯅ ꯍꯥꯏꯗꯤ ꯏꯃꯥꯟꯅꯕ ꯃꯌꯥꯝ ꯃꯦꯁꯦꯖ ꯊꯥꯅꯕ ꯌꯥꯔꯦ ꯒ꯭ꯔꯨꯞ ꯁꯦꯝꯃꯒ ꯑꯗꯒꯤ ꯁꯛꯀ ꯁꯛꯀ ꯎꯅꯔꯒ ꯋꯥꯔꯤ ꯁꯥꯅꯕꯁꯨ ꯌꯥꯔꯦ ꯑꯗꯒꯤ ꯑꯩꯈꯣꯏꯅ ꯍꯥꯏꯅꯤꯡꯕ ꯄꯥꯎꯗꯨ ꯒ꯭ꯔꯨꯞ ꯁꯦꯝꯃꯒ ꯃꯦꯁꯦꯖ ꯑꯃ ꯊꯥꯕꯗ ꯃꯌꯥꯝ ꯒ꯭ꯔꯨꯞꯇ ꯑꯣꯏꯔꯕꯅꯤꯅ ꯃꯤ ꯂꯣꯏꯅ ꯈꯪꯅꯅꯤ ꯑꯗꯒꯤ ꯑꯩꯅ ꯍꯥꯏꯅꯤꯡꯕ ꯏꯟꯐꯣꯔꯃꯦꯁꯟ ꯑꯗꯨ ꯋꯥꯆꯞꯇ ꯊꯥꯕꯗ ꯂꯣꯏꯅ ꯈꯪꯉꯅꯤ ꯑꯗꯨꯒ ꯁꯨꯝ ꯌꯨꯇ꯭ꯌꯨꯕꯀꯨꯝꯕꯁꯤꯅ ꯏꯟꯇꯔꯇꯦꯟꯃꯦꯟ ꯑꯣꯏꯅ ꯍꯥꯏꯗꯤ ꯉꯥꯛꯇꯪ ꯄꯣꯊꯥꯕꯒꯨꯝꯕꯗ ꯐꯤꯂꯝ ꯑꯝꯇ ꯌꯦꯡꯕ ꯑꯣꯏꯔꯣ ꯑꯗꯩ ꯏꯁꯩ ꯑꯃꯇ ꯇꯥꯅꯤꯡꯕꯗ ꯑꯣꯏꯔꯣ ꯑꯗꯒꯤ ꯀꯩ ꯋꯥꯔꯤ ꯑꯃ ꯇꯥꯅꯤꯡꯕꯗ ꯍꯥꯏꯗꯤ ꯌꯨꯇ꯭ꯌꯨꯕꯁꯤꯗ ꯑꯗꯨꯝ ꯐꯪꯉꯦ ꯍꯥꯏꯗꯤ ꯏꯟꯇꯔꯇꯦꯟꯃꯦꯟꯒꯤ ꯑꯣꯏꯅ ꯑꯗꯨꯒ ꯉꯁꯥꯏꯒꯤ ꯇ꯭ꯌꯨꯇꯔꯒꯨꯝꯕ ꯑꯗꯒꯤ ꯇꯦꯂꯦꯒ꯭ꯔꯥꯝꯒꯨꯝꯕꯁꯤꯁꯨ ꯑꯗꯨꯝ ꯁꯣꯁꯤꯌꯦꯜ ꯃꯦꯗꯤꯌꯥ ꯍꯥꯏꯗꯤ ꯑꯩꯈꯣꯏꯅ ꯏꯅꯤꯡꯕ ꯄꯣꯠ ꯍꯥꯏꯗꯤ ꯄꯣꯠꯇꯣ ꯑꯗꯨꯝ ꯍꯥꯏꯕ ꯌꯥꯔꯦ